ꯀꯛꯆꯤꯡ ꯖꯤꯜꯂꯥꯒꯤ ꯑꯣꯏꯅ ꯑꯩꯈꯣꯏꯒꯤ ꯁ꯭ꯋꯥꯏꯁꯤꯗ ꯃꯔꯨ ꯑꯣꯏꯅ ꯊꯥꯅꯔꯤꯕ ꯍꯩ ꯑꯗꯒꯤ ꯆꯤꯟꯖꯥꯛ ꯍꯥꯏꯅꯔꯗꯤ ꯑꯩꯈꯣꯏꯒꯤ ꯑꯥꯂꯨ ꯑꯗꯒꯤ ꯁꯣꯏꯗꯣꯟꯅ ꯁꯣꯏꯕꯨꯝ ꯁꯤꯖꯤꯟꯅꯔꯤ ꯑꯗꯒꯤ ꯑꯩꯈꯣꯏꯒꯤ ꯂꯣꯀꯦꯜꯒꯤ ꯆꯦꯡ ꯊꯣꯏꯕꯤ ꯆꯦꯡ ꯑꯗꯒꯤ ꯆꯥꯛꯍꯥꯎ ꯑꯁꯤꯒꯨꯝꯕꯁꯤ ꯌꯥꯝ ꯊꯥꯅꯩ ꯑꯁꯤꯒꯨꯝꯕꯁꯤꯅ ꯑꯩꯈꯣꯏꯅ ꯁ꯭ꯋꯥꯏꯁꯤꯗ ꯆꯥꯟꯅꯔꯤꯕ ꯂꯣꯀꯦꯜꯒꯤ ꯆꯥꯟꯅꯕ ꯑꯆꯥꯄꯣꯠꯇ ꯄꯜꯂꯕꯗ ꯑꯩꯈꯣꯏ ꯆꯥꯛꯍꯥꯎ ꯇꯟ ꯍꯥꯏꯗꯅ ꯆꯥꯛꯍꯥꯎꯅ ꯁꯥꯕ ꯀꯦꯛꯁꯨ ꯆꯥꯏ ꯆꯥꯛꯍꯥꯎꯒꯤ ꯇꯟꯁꯨ ꯆꯥꯏ ꯑꯗꯒꯤ ꯑꯩꯈꯣꯏꯒꯤ ꯀꯛꯆꯤꯡ ꯕꯣꯔꯥ ꯍꯥꯏꯗꯅ ꯑꯩꯈꯣꯏꯒꯤ ꯆꯦꯡꯅ ꯁꯨꯔꯒ ꯁꯥꯕ ꯀꯛꯆꯤꯡ ꯕꯣꯔꯥ ꯑꯃꯁꯨ ꯆꯥꯔꯤ ꯆꯥꯟꯅꯩ ꯑꯩꯈꯣꯏ ꯁ꯭ꯋꯥꯏꯁꯤꯗ